ꯂꯩꯒ ꯑꯃꯁꯨꯡ ꯀꯩꯅꯣ ꯃꯅꯥ ꯃꯁꯤꯡꯁꯤꯡ ꯍꯧꯅꯕꯒꯤ ꯀꯩꯅꯣ ꯆꯍꯤ ꯆꯨꯞꯄ ꯊꯥꯕ ꯌꯥꯕꯁꯦ ꯃꯣꯏ ꯀꯃꯥꯏꯅ ꯁꯦꯝꯒꯦ ꯍꯥꯏꯗꯤ ꯃꯣꯏꯁꯦ ꯀꯃꯥꯏꯅ ꯄ꯭ꯔꯣꯁꯦꯁ ꯁꯦꯝꯒꯦ ꯍꯥꯏꯗꯤ ꯃꯣꯏꯒꯤ ꯀꯩꯅꯣ ꯀꯔꯤ ꯀꯔꯤꯒꯤ ꯖꯥꯇꯤ ꯑꯣꯏꯅ ꯇꯧꯕ ꯉꯝꯕ꯭ꯔꯥ ꯀꯩꯅꯣ ꯃꯣꯏꯁꯦ ꯆꯍꯤ ꯆꯨꯞꯄ ꯀꯩꯅꯣ ꯇꯧꯕ ꯌꯥꯕ ꯀꯔꯤ ꯑꯣꯏꯕꯅꯣ ꯑꯗꯨ ꯌꯦꯡꯂꯅꯤ ꯑꯗꯨꯒ ꯃꯣꯏꯒꯤ ꯁꯣꯏꯜ ꯀꯩꯅꯣ ꯂꯥꯏꯕꯥꯛꯇꯨ ꯐꯖꯅ ꯇꯧꯔꯒ ꯃꯦꯅꯨꯌꯣꯔꯁꯤꯡ ꯍꯥꯞꯀꯅꯤ ꯑꯗꯨꯒ ꯃꯣꯏꯒꯤ ꯀꯩꯅꯣ ꯏꯁꯤꯡ ꯆꯥꯏꯕꯁꯨ ꯐꯖꯅ ꯇꯧꯗꯣꯏꯅꯤꯀꯣ ꯑꯗꯨꯒ ꯊꯥꯕꯁꯦ ꯃꯣꯏꯒꯤ ꯃꯇꯝꯗꯨꯗ ꯑꯗꯨꯒ ꯃꯣꯏꯒꯤ ꯏꯁꯄꯦꯁꯁꯤꯡ ꯁꯨꯃꯥꯏꯅ ꯊꯥꯕꯁꯦ ꯁꯨꯃꯥꯏꯅ ꯆꯥꯎꯔꯒ ꯊꯥꯕꯗꯨ ꯑꯗꯨꯒ ꯑꯇꯩꯁꯨ ꯇꯤꯟꯒꯨꯝꯕ ꯆꯥꯕꯒꯨꯝꯕꯁꯨ ꯀꯩꯅꯣ ꯌꯦꯡꯗꯣꯏꯅꯤꯀꯣ ꯑꯗꯨꯒꯤ ꯀꯩꯅꯣ

ꯑꯣꯅꯤꯌꯟ ꯒ꯭ꯔꯤꯟ ꯑꯣꯅꯤꯌꯟ ꯑꯗꯨꯒꯨꯝꯕ ꯇꯧꯕ ꯌꯥꯏ ꯑꯗꯨꯒ ꯂꯩꯗꯒꯤꯗꯤ ꯄꯦꯟꯁꯤꯁ ꯀꯧꯕꯀꯣ ꯀꯥꯂꯦꯟꯗꯨꯂꯥ ꯀꯧꯕ ꯄꯦꯇꯨꯅꯤꯌꯥꯁ ꯀꯧꯕ ꯃꯦꯔꯤꯒꯣꯜꯒꯨꯝꯕꯀꯣ ꯕꯦꯒꯣꯅꯥꯁꯒꯨꯝꯕ ꯑꯗꯨꯒꯨꯝꯕꯁꯦ ꯁꯤꯒꯨꯝꯕꯁꯦ ꯑꯗꯨꯝ ꯌꯥꯏ ꯍꯥꯏꯕ ꯀꯩꯅꯣ ꯑꯗꯨꯝ ꯀꯟꯗꯤꯁꯟꯒꯤ ꯃꯇꯨꯡꯗ ꯑꯗꯨꯝ ꯆꯍꯤ ꯆꯨꯞꯄ ꯊꯥꯕ ꯌꯥꯕ ꯑꯣꯏꯔꯅꯤꯀꯣ